ꯍꯜꯂꯣ ꯁꯤ ꯅꯍꯥꯟ ꯃꯤꯁꯣꯒꯤ ꯑꯣꯟꯂꯥꯏꯟ ꯑꯣꯔꯗꯔ ꯗꯦꯂꯤꯕꯔ ꯇꯧꯕꯤꯔꯝꯕꯗꯣ ꯅꯠꯇ꯭ꯔꯣ ꯅꯍꯥꯟ ꯑꯩꯅ ꯑꯣꯔꯗꯔ ꯇꯧꯈꯤꯕ ꯄꯣꯠ ꯑꯗꯨꯒ ꯅꯍꯥꯟ ꯊꯤꯟꯕꯤꯔꯝꯃꯤꯕ ꯑꯥꯏꯇꯦꯝ ꯑꯁꯤꯒ ꯌꯥꯝꯅ ꯈꯦꯠꯅꯔꯦ ꯑꯩꯉꯣꯟꯗ ꯀꯩꯝꯇ ꯁꯤꯗꯤ ꯆꯥꯟꯅꯗꯕ ꯄꯣꯠ ꯑꯣꯏꯅ ꯂꯥꯛꯑꯦ ꯑꯗꯨꯅ ꯑꯩꯅ ꯊꯥꯖꯈꯤꯕ ꯄꯣꯠ ꯑꯗꯨꯒ ꯃꯥꯟꯅꯅ ꯂꯥꯛꯇ꯭ꯔꯕꯅꯤꯅ ꯑꯩꯒꯤ ꯄ꯭ꯔꯗꯛ ꯑꯁꯦ ꯑꯩꯅ ꯑꯃꯨꯛ ꯍꯟꯅ ꯔꯤꯇꯔꯟ ꯇꯧꯕ ꯄꯥꯝꯃꯦ ꯃꯁꯤ ꯍꯞꯇꯥ ꯑꯃꯒꯤ ꯃꯅꯨꯡꯗ ꯔꯤꯇꯔꯟ ꯇꯧꯕ ꯌꯥꯒꯗ꯭ꯔꯥ ꯍꯥꯏꯕꯗꯣ ꯑꯩ ꯑꯗꯣꯝꯗꯒꯤ ꯀꯟꯐꯥꯔꯝ ꯇꯧꯕ ꯄꯥꯝꯃꯤ